ꯊꯥꯏꯅ ꯀꯥꯞꯈꯤꯕ ꯐꯣꯇꯣꯒ ꯍꯧꯖꯤꯛ ꯀꯥꯞꯈꯤꯕ ꯐꯣꯇꯣꯒ ꯀꯔꯤ ꯍꯥꯏꯅꯤ ꯈꯦꯠꯅꯕꯁꯤ ꯌꯥꯝ ꯂꯩꯈ꯭ꯔꯦ ꯊꯥꯏꯅ ꯀꯥꯞꯈꯤꯕ ꯐꯣꯇꯣꯁꯤꯡꯁꯤꯅ ꯍꯧꯖꯤꯛꯇ ꯑꯩꯈꯣꯏꯅ ꯎꯔꯒ ꯃꯦꯃꯣꯔꯤꯁꯤ ꯆꯦꯔꯤꯁ ꯇꯧꯋꯤ ꯍꯥꯏꯗꯤ ꯑꯦ ꯁꯤ ꯀꯥꯞꯈꯤꯕ ꯕ꯭ꯂꯦꯛ ꯑꯦꯟ ꯋꯥꯏꯠꯇ ꯑꯩꯈꯣꯏ ꯄꯄꯥꯒꯤꯒ ꯂꯩꯔꯝꯕ ꯑꯃ ꯑꯃ ꯇꯧꯕꯗꯣ ꯇꯧꯋꯤ ꯃꯇꯝꯗꯨꯗꯗꯤ ꯌꯥꯝ ꯋꯥꯅ ꯀꯥꯞꯄꯦ ꯐꯣꯇꯣꯁꯦ ꯍꯥꯏꯗꯤ ꯔꯣꯜꯒ ꯇꯧꯗꯅ ꯑꯩꯈꯣꯏꯒꯤ ꯀꯦꯅꯟꯒꯤ ꯔꯣꯜꯒ ꯂꯩꯗꯅ ꯐꯣꯇꯣ ꯐꯤꯂꯝꯒ ꯂꯩꯗꯅ ꯇꯧꯗꯅ ꯆꯥꯝꯗꯅ ꯕ꯭ꯂꯦꯛꯀꯤ ꯔꯨꯝꯗꯒ ꯄꯨꯁꯤꯜꯂꯒꯒ ꯆꯥꯝꯗꯅ ꯌꯥꯝ ꯋꯥꯅ ꯇꯧꯋꯦ ꯑꯗꯨꯅ ꯁꯦꯟꯇꯤꯃꯦꯟꯇꯦꯜ ꯚꯦꯂꯨꯁꯦ ꯃꯥꯅꯗꯤ ꯍꯦꯟꯅ ꯂꯩ ꯍꯥꯏꯇꯥꯔꯦ ꯑꯗꯨꯒ ꯀꯩꯅꯣꯁꯦ ꯑꯩꯈꯣꯏꯒꯤ ꯍꯧꯖꯤꯛ ꯍꯧꯖꯤꯛ ꯀꯥꯞꯄꯤꯕ ꯐꯣꯇꯣꯁꯤꯅꯕꯨ ꯊꯛ ꯊꯛ ꯊꯛ ꯊꯛ ꯑꯃꯗꯁꯨ ꯑꯃꯗꯁꯨ ꯍꯦꯛꯇ ꯄꯪꯀꯥꯞꯇ ꯀꯥꯞꯄꯦ ꯑꯗꯨꯝ ꯀꯩꯅꯣ ꯇꯧꯋꯤ ꯍꯣꯏ ꯍꯧꯖꯤꯛꯀꯤ ꯀꯥꯞꯅꯔꯤꯕ ꯃꯑꯣꯡꯁꯤꯅꯕꯨ ꯍꯦꯟꯅꯕꯨꯗꯤ ꯀꯣꯟꯚꯤꯅꯤꯌꯟ ꯑꯣꯏ ꯀꯣꯟꯚꯤꯅꯤꯌꯟ ꯑꯣꯏ ꯑꯦꯅꯤ ꯇꯥꯏꯝ ꯌꯨ ꯀꯦꯟ ꯁꯦꯟ ꯏꯠ ꯑꯦꯅꯤ ꯍ꯭ꯋꯦꯔ ꯑꯗꯨꯝ ꯊꯥꯕ ꯌꯥꯏ ꯀꯣꯟꯚꯤꯅꯤꯌꯟ ꯑꯣꯏꯕꯁꯨ ꯍꯦꯜꯂꯤ ꯄ꯭ꯂꯁ ꯀꯩꯅꯣꯁꯦ ꯊꯥꯏꯅ ꯀꯥꯞꯈꯤꯕ ꯐꯣꯇꯣꯁꯤꯅꯕꯨ ꯀꯔꯤ ꯍꯥꯏꯅꯤ ꯀꯦꯟꯗꯤꯠ ꯑꯣꯏꯅ ꯌꯥꯝꯅ ꯅꯥꯟꯅ ꯄꯣꯖꯀ ꯇꯧꯔꯒ ꯑꯩꯈꯣꯏ ꯁꯨꯝ ꯅꯣꯛꯅꯤꯡꯕꯁꯨ ꯐꯥꯎꯏ ꯄꯄꯥ ꯍꯣꯏꯅ ꯀꯥꯞꯄꯝꯕꯒꯤ ꯃꯈꯣꯏꯅ ꯃꯣꯏꯅ ꯏꯁꯇꯨꯗꯤꯑꯣꯗꯒ ꯆꯠꯇꯅ ꯀꯥꯞꯇꯅ ꯑꯩꯈꯣꯏꯒꯤ ꯇꯧꯗꯅ ꯀꯣꯁꯇ꯭ꯌꯨꯝꯒ ꯁꯦꯠꯇꯅꯒ ꯇꯧꯔ ꯀꯥꯞꯄꯗꯣ ꯑꯩꯈꯣꯏꯁꯨ ꯀꯥꯞꯄ ꯌꯥꯎꯍꯧꯋꯦ ꯐꯤꯂꯝꯗꯣ ꯇꯧꯔꯒ ꯀꯥꯞꯍꯧꯋꯤ ꯑꯗꯨꯕꯨ ꯍꯧꯖꯤꯛꯇꯤ ꯑꯗꯨꯝ ꯀꯔꯤ ꯍꯥꯏꯅꯤ ꯗꯤꯖꯤꯇꯦꯜꯒꯤ ꯃꯇꯝꯅꯤꯅ ꯗꯤꯖꯤꯇꯦꯜ ꯃꯇꯝꯅꯤꯅ ꯗꯤꯖꯤꯇꯦꯜꯒꯤ ꯃꯇꯨꯡꯏꯟꯅ ꯑꯗꯨꯝ ꯇꯧꯔꯛꯑꯦ ꯃꯣꯕꯥꯏꯜ ꯐꯣꯟꯒꯤ ꯐꯣꯇꯣ ꯁꯤꯡꯁꯦ ꯃꯣꯕꯥꯏꯜ ꯐꯣꯟꯒꯤ ꯐꯣꯇꯣ ꯁꯤꯡꯁꯦ ꯑꯦꯛꯁꯄꯤꯔꯤꯌꯦꯟꯁ ꯂꯩꯕ ꯍꯦꯜꯂꯦ ꯃꯣꯏꯅ ꯃꯣꯕꯥꯏꯜ ꯐꯣꯟꯒꯤ ꯐꯣꯇꯣꯁꯤꯡꯁꯦ ꯑꯦꯛꯁꯄꯤꯔꯤꯌꯦꯟꯁ ꯂꯩꯕ ꯍꯦꯜꯂꯦ ꯃꯤꯟꯁ ꯃꯣꯏꯁꯤꯡꯁꯤꯅ ꯁꯦꯡꯕ ꯍꯦꯜꯂꯤ ꯑꯦꯅꯤ ꯇꯥꯏꯝ ꯐꯤꯖꯤꯕꯜ ꯑꯣꯏ ꯄꯣꯠꯁꯤ ꯁꯤꯗ ꯇꯛ ꯇꯛ ꯇꯛ ꯇꯛ ꯀꯥꯞꯄ ꯌꯥꯏ ꯀ꯭ꯌꯨ ꯑꯥꯔ ꯇꯧꯕ ꯏꯁꯀꯦꯟ ꯇꯧꯕ ꯑꯣꯏꯔꯣ ꯑꯃ ꯑꯣꯏꯔꯣ ꯇꯦꯛꯅꯣꯂꯣꯖꯤꯒꯤ ꯃꯇꯨꯡꯏꯟꯅ ꯍꯣꯏ ꯃꯣꯏꯅꯁꯨ ꯉꯝꯃꯤ ꯑꯩꯒꯤ ꯃꯣꯠꯇꯗꯤ ꯑꯅꯤꯃꯛ ꯏꯀ꯭ꯋꯦꯂꯤ ꯇ꯭ꯔꯤꯠ ꯇꯧꯏ ꯒꯦꯅꯗꯤ ꯈꯜꯂꯤ ꯑꯗꯨꯕꯨ ꯆꯥꯎꯈꯠꯂꯛꯄꯒꯤ ꯃꯇꯨꯡ ꯏꯟꯅ ꯑꯩꯗꯤ ꯍꯧꯖꯤꯛ ꯍꯧꯖꯤꯛ ꯂꯩꯔꯤꯕ ꯇ꯭ꯔꯦꯟ ꯃꯣꯕꯥꯏꯜ ꯀꯦꯃꯦꯔꯥꯁꯤꯗ ꯑꯣꯏꯅ ꯑꯩ ꯁꯤꯗ ꯑꯣꯏꯅ ꯀꯩꯅꯣ ꯇꯧꯈꯤ ꯁꯤꯗ ꯑꯣꯏꯅ ꯑꯩ ꯂꯦꯞꯆꯈꯤ